ꯑꯣ ꯁꯤ ꯌꯦꯡꯈꯣꯝ ꯇꯥꯏꯁꯟ ꯎꯝ ꯈꯣꯡꯖꯣꯝ ꯋꯥꯔ ꯃꯦꯃꯣꯔꯤꯌꯜꯒꯤ ꯑꯗꯨꯗ ꯇꯤꯛꯀꯦꯠ ꯀꯥꯎꯟꯇꯔꯗ ꯂꯩꯕꯗꯨ ꯅꯠꯇ꯭ꯔꯣ ꯑꯣ ꯍꯨꯖꯤꯛꯁꯤꯕꯣ ꯑꯗꯨꯝ ꯑꯩꯈꯣꯏ ꯀꯣꯏꯔꯛꯑꯒ ꯌꯦꯡꯕ ꯈꯣꯠꯄ ꯂꯥꯛꯄ ꯌꯥꯒꯗꯣꯏ ꯅꯠꯇ꯭ꯔꯣ ꯎꯝ ꯑꯗꯨꯒ ꯀꯩꯅꯣꯁꯦ ꯍꯥꯡꯕꯒꯤ ꯁꯨꯇꯤꯒꯨꯝꯕ ꯀꯩꯒꯨꯝꯕ ꯂꯩꯕ ꯅꯨꯃꯤꯠꯀꯥꯗꯤ ꯂꯩꯕ꯭ꯔꯣ ꯃꯟꯗꯦ ꯃꯟꯗꯦ ꯁꯤꯝꯃꯅ ꯄꯨꯔꯥ ꯁꯨꯇꯤ ꯑꯣꯏꯕꯀꯣ ꯑꯇꯩ ꯃꯇꯝ ꯑꯇꯩ ꯅꯨꯃꯤꯠꯁꯤꯡꯗꯅ ꯑꯝꯇ ꯂꯩꯇꯕ ꯑꯗꯨꯝ ꯑꯣ ꯑꯗꯨꯗꯤ ꯑꯗꯨꯝ ꯍꯥꯏꯔꯤꯕ ꯅꯨꯃꯤꯠꯁꯤꯡ ꯑꯗꯨꯗ ꯑꯗꯨꯝ ꯂꯥꯛꯄ ꯌꯥꯏꯔꯦꯀꯣ ꯃꯟꯗꯦ ꯑꯣꯍꯣ ꯑꯣ ꯑꯗꯨꯒ ꯑꯩꯈꯣꯏꯒꯤ ꯒꯥꯔꯤꯒꯨꯝꯕ ꯄꯥꯔꯛ ꯇꯧꯐꯝ ꯑꯗꯩ ꯒꯥꯔꯤ ꯊꯝꯐꯝꯒꯨꯝꯕ ꯐꯖꯅ ꯂꯩꯅꯤꯀꯣ ꯑꯗꯨꯒ ꯀꯩꯅꯣꯗꯤ ꯃꯣꯏꯒꯤ ꯃꯤꯒꯤ ꯑꯩꯈꯣꯏꯒꯤ ꯏꯁꯥ ꯏꯁꯥꯒꯤ ꯃꯤꯒꯤ ꯇꯤꯛꯀꯦꯠ ꯑꯗꯩ ꯒꯥꯔꯤ ꯃꯌꯥꯝ ꯃꯌꯥꯝꯒꯤ ꯆꯥꯔꯖ ꯒꯥꯔꯤ ꯊꯝꯕꯒꯤ ꯈꯣꯠꯄꯒꯤꯗꯤ

ꯎꯝ ꯑꯗꯨꯒ ꯃꯅꯨꯡꯗ ꯆꯥꯅ ꯊꯛꯅꯕ ꯑꯗꯨꯝ ꯐꯖꯅ ꯀꯩ ꯍꯥꯏꯅꯤ ꯍꯣꯇꯦꯜꯒꯨꯝꯕ ꯑꯗꯨꯝ ꯐꯖꯅ ꯂꯩꯕ꯭ꯔꯥ ꯍꯥꯏꯗꯤ ꯀꯔꯝꯕ ꯃꯈꯟ ꯍꯣꯇꯦꯜ ꯍꯥꯏꯗꯤ ꯑꯣ ꯑꯗꯨꯒ ꯌꯨꯝꯗꯒꯤ ꯑꯩꯈꯣꯏꯅ ꯆꯥꯅ ꯊꯛꯅꯕ ꯁꯄꯣꯁ ꯌꯦꯟ ꯊꯣꯡꯕꯅꯤ ꯈꯪꯗꯦ ꯑꯗꯒꯤ ꯑꯣꯛ ꯊꯣꯛꯕꯅꯤ ꯈꯪꯗꯦ ꯄꯨꯔꯛꯑꯦ ꯈꯜꯂꯁꯤꯅꯦ ꯑꯩꯈꯣꯏ ꯃꯉꯥ ꯇꯔꯨꯛ ꯆꯥꯗꯣꯏꯅꯤ ꯍꯥꯏꯗ ꯇꯤꯐꯤꯟꯗꯒ ꯍꯥꯞꯄꯒ ꯄꯣꯔꯛꯄꯗꯣ ꯑꯗꯨꯒꯤ ꯄꯨꯔꯛꯑꯒ ꯑꯗꯨꯒꯤ ꯃꯅꯨꯡꯗꯨꯗ ꯆꯥꯐꯝ ꯑꯗꯨꯒꯤ ꯆꯥꯐꯝ ꯊꯛꯐꯝ ꯑꯦꯔꯦꯟꯖ ꯌꯥꯒꯗ꯭ꯔꯥ ꯀꯃꯥꯏꯅ ꯇꯧꯕꯅꯣ ꯑꯪ ꯑꯪ ꯑꯣ ꯍꯥꯏꯗꯤ ꯆꯥ ꯊꯛꯑꯒ ꯑꯗꯨꯒꯤ ꯍꯥꯏꯗꯤ ꯑꯩꯈꯣꯏꯅ ꯆꯥꯏꯔꯝꯕ ꯈꯣꯠꯂꯕꯈꯩꯗꯣ ꯑꯗꯨꯝ ꯃꯐꯝ ꯆꯥꯅ ꯊꯝ ꯑꯩꯈꯣꯏ ꯑꯗꯨꯝ ꯊꯝꯝ ꯊꯣꯛꯄꯗꯨ ꯊꯝꯃꯝꯅꯤ ꯅꯠꯇ꯭ꯔꯥ ꯎꯝ ꯑꯥ ꯍꯣꯏ ꯍꯣꯏ ꯍꯣꯏ ꯑꯗꯨꯒꯤ ꯍꯪꯒꯦ ꯇꯧꯕ ꯑꯣ ꯃꯟꯗꯦ ꯅꯠꯇꯕ ꯅꯨꯃꯤꯠ ꯑꯃꯗ ꯑꯗꯨꯝ ꯂꯥꯛꯄ ꯌꯥꯔꯦ ꯅꯠꯇ꯭ꯔꯥ

ꯑꯣ ꯑꯗꯨꯗꯤ ꯁꯤꯒꯤ ꯅꯝꯕꯔꯁꯤ ꯑꯗꯨꯝ ꯀꯟꯇꯦꯛ ꯇꯧꯖꯔꯛꯀꯦ ꯍꯌꯦꯡ ꯂꯥꯛꯑꯝꯗꯥꯏ ꯃꯌꯥꯗꯨꯗ ꯍꯥꯏꯖꯔꯛꯀꯦ ꯑꯣꯑꯣꯑꯣ ꯐꯔꯦ ꯐꯔꯦ ꯌꯥꯝ ꯅꯨꯡꯉꯥꯏꯖꯔꯦ ꯊꯝꯃꯒꯦ ꯊꯝꯃꯒꯦ ꯎꯝ ꯎꯝ